ꯌꯦꯟ ꯉꯥꯅꯨ ꯂꯣꯏꯕꯒꯤ ꯃꯇꯥꯡꯗ ꯃꯔꯨ ꯑꯣꯏꯅ ꯐꯦꯁ ꯆꯦꯂꯦꯟꯖ ꯊꯦꯡꯅꯔꯤꯁꯦ ꯃꯆꯤꯟꯖꯥꯛꯀꯤ ꯏꯁꯤꯡꯒꯤ ꯂꯥꯏꯅꯥ ꯅꯥꯔꯛꯄ ꯑꯁꯤꯒꯤ ꯀꯟꯇ꯭ꯔꯣꯜ ꯃꯈꯩꯁꯦ ꯃꯔꯨ ꯑꯣꯏꯅ ꯌꯥꯝꯅ ꯊꯦꯡꯅꯩ ꯃꯆꯤꯟꯖꯥꯛ ꯋꯥꯠꯂꯒꯗꯤ ꯃꯔꯨꯝ ꯀꯣꯛꯄꯒꯤ ꯆꯥꯡ ꯍꯟꯊꯔꯛꯀꯅꯤ ꯐꯖꯅ ꯃꯆꯤꯟꯖꯥꯛ ꯄꯤꯖꯗ꯭ꯔꯒꯗꯤ ꯀꯣꯛꯂꯤꯕ ꯃꯔꯨꯝꯗꯨ ꯆꯥꯊꯣꯛꯂꯛꯀꯅꯤ ꯌꯦꯟꯗꯁꯨ ꯆꯥꯎꯖꯟ ꯊꯤꯔꯛꯀꯅꯤ ꯆꯥꯎꯔꯛꯑꯣꯏ ꯑꯁꯤꯅ ꯄ꯭ꯔꯣꯕ꯭ꯂꯦꯝ ꯀꯌꯥ ꯑꯃ ꯂꯥꯛꯏ ꯕꯤꯖꯤꯅꯦꯁ ꯑꯁꯤꯗ ꯑꯦꯅꯤꯃꯦꯜꯁꯤꯡꯁꯦ ꯁꯥꯁꯤꯡ ꯑꯁꯦ ꯐꯖꯅ ꯑꯩꯅ ꯃꯄꯥꯟ ꯂꯝ ꯆꯠꯊꯣꯛꯈꯤ ꯇꯥꯔꯒꯗꯤ ꯌꯨꯝ ꯌꯨꯝꯗ ꯂꯩꯍꯧꯔꯤꯕ ꯏꯃꯥ ꯏꯄꯥ ꯑꯩꯒꯤ ꯅꯨꯄꯤꯁꯤꯡꯗ ꯃꯣꯏꯅ ꯀꯟꯇ꯭ꯔꯣꯜ ꯇꯧꯍꯧꯏ ꯕꯦꯗ ꯏꯟꯁꯤꯗꯦꯟ ꯊꯣꯛꯄ ꯍꯥꯏꯕꯨ ꯃꯔꯨꯝ ꯀꯣꯛꯂꯤꯕ ꯃꯔꯨꯝꯗꯣ ꯃꯣꯏꯅ ꯀꯣꯛꯑ ꯀꯣꯛꯑꯒ ꯁꯨꯝ ꯆꯥꯊꯣꯛꯑꯒꯗꯤ ꯑꯩꯉꯣꯟꯗ ꯕꯦꯅꯤꯐꯤꯠ ꯑꯃꯠꯇ ꯂꯩꯔꯔꯣꯏ ꯑꯗꯨꯅ ꯑꯩꯉꯣꯟꯗ ꯂꯣꯁ ꯂꯥꯛꯏ